ꯍꯜꯂꯣ

ꯍꯜꯂꯣ ꯎꯝ ꯑꯣ ꯀꯔꯤꯒꯤ ꯃꯔꯝꯗ ꯑꯣ ꯍꯣꯏ ꯍꯣꯏ ꯍꯣꯏ ꯂꯩ ꯂꯩ ꯃꯅꯤꯄꯨꯔ ꯁꯒꯣꯜ ꯌꯥꯝ ꯂꯩ

ꯁꯒꯣꯜꯁꯤꯗꯤ ꯀꯩꯅꯣ ꯇꯧꯏ ꯀꯔꯤ ꯁꯒꯣꯜꯕꯨꯗꯤ ꯂꯩ ꯃꯅꯤꯄꯨꯔ ꯁꯒꯣꯜꯗꯤ ꯌꯥꯝꯅ ꯃꯊꯧꯅꯥ ꯂꯩꯕ ꯁꯒꯣꯜꯅꯤ ꯑꯗꯨꯝ ꯂꯩ ꯁꯒꯣꯜ ꯏꯝꯐꯥꯜꯁꯨ ꯂꯩ ꯑꯇꯩ ꯑꯇꯩ ꯄꯥꯠꯂꯝꯗꯁꯨ ꯑꯗꯨꯝ ꯈꯔ ꯑꯗꯨꯝ ꯂꯩ ꯄꯥꯠꯂꯝ ꯇꯦꯟꯊꯥꯗ ꯂꯩ ꯍꯩꯔꯣꯛꯇ ꯂꯩ ꯏꯝꯐꯥꯜꯗꯁꯨ ꯂꯩ ꯑꯗꯨꯝ ꯍꯩꯔꯣꯛꯇ ꯁꯒꯣꯜ ꯀꯩꯗꯧꯒꯦ ꯍꯥꯏꯔꯤꯅꯣ ꯑꯣ ꯃꯅꯤꯄꯨꯔꯒꯤ ꯁꯒꯣꯜꯁꯤ ꯍꯣꯏ ꯑꯗꯨꯝ ꯃꯅꯤꯄꯨꯔꯗ ꯑꯗꯨꯝ ꯄꯣꯂꯣ ꯑꯗꯨꯝ ꯁꯒꯣꯜ ꯀꯥꯡꯖꯩ ꯑꯗꯨꯝ ꯌꯥꯝ ꯁꯥꯟꯅꯩ ꯂꯝ ꯂꯝꯗ ꯇꯦꯛꯆꯝꯗ ꯇꯦꯛꯆꯝꯗ ꯁꯥꯟꯅꯩ ꯇꯦꯟꯊꯥꯗ ꯁꯥꯟꯅꯩ ꯍꯩꯔꯣꯛꯇꯁꯨ ꯁꯥꯟꯅꯩ ꯑꯗꯨ ꯏꯝꯐꯥꯜ ꯏꯝꯐꯥꯜꯗꯁꯨ ꯁꯥꯟꯅꯩ ꯂꯝ ꯂꯝ ꯈꯨꯗꯤꯡꯒꯤ ꯌꯥꯝ ꯁꯥꯟꯅꯩꯗ ꯇꯣꯔꯅꯥꯃꯦꯟꯐꯥꯎ ꯂꯩ ꯑꯗꯨꯝ ꯁꯒꯣꯜ ꯎꯝ ꯐꯖ ꯐꯖꯕ ꯌꯥꯝ ꯌꯥꯝꯅ ꯌꯥꯎꯏ ꯌꯥꯝꯅ ꯍꯩꯁꯤꯡꯕ ꯁꯒꯣꯜ ꯇꯃꯕꯤꯕ ꯁꯒꯣꯜ ꯌꯥꯝ ꯂꯩ ꯑꯗꯨꯝ ꯈꯔꯁꯨ ꯑꯗꯨꯝ ꯇꯧꯔꯤ ꯑꯗꯨꯝ ꯄꯣꯂꯣ ꯑꯣ ꯍꯣꯏ ꯍꯣꯏ ꯍꯣꯏ ꯑꯗꯨꯝ ꯌꯦꯡꯕ ꯑꯗꯨꯝ ꯌꯥꯅꯤꯌꯦ ꯑꯗꯨꯝ ꯅꯣꯡꯃ ꯑꯗꯨꯝ ꯂꯥꯛꯇꯧꯕ ꯃꯇꯝꯗꯨꯃ ꯇꯧꯔꯒ ꯑꯣ ꯌꯥꯅꯤ ꯁꯒꯣꯜ ꯑꯗꯨꯃ ꯌꯥꯅꯤ ꯑꯍꯩꯕ ꯁꯒꯣꯜ ꯌꯥꯝꯅ ꯂꯩ ꯑꯗꯣ ꯃꯅꯤꯄꯨꯔꯒꯤ ꯃꯅꯤꯄꯨꯔꯒꯤ ꯁꯒꯣꯜꯗꯤ ꯌꯥꯝꯅ ꯆꯥꯎꯕꯗꯤ ꯅꯠꯇꯦꯀꯣ ꯄꯪꯆꯥꯎ ꯆꯥꯎꯗꯦ ꯑꯗꯨꯒ ꯌꯥꯝꯅ ꯍꯩꯁꯤꯡꯕ ꯖꯥꯠꯇꯤ ꯖꯥꯠꯅꯤ ꯃꯣꯏꯁꯦ ꯌꯥꯝꯅ ꯃꯥꯅꯦ ꯃꯥꯅꯦ ꯁꯒꯣꯜ ꯑꯄꯤꯛꯄ ꯌꯥꯝ ꯍꯩꯁꯤꯡꯕ ꯖꯥꯠꯅꯦ ꯌꯥꯝꯅ ꯁꯒꯣꯜ ꯀꯥꯡꯖꯩꯗꯗꯤ ꯑꯗꯨꯝ ꯌꯥꯝꯅ ꯃꯊꯧꯅꯥ ꯂꯩꯕ ꯌꯥꯝꯅ ꯍꯩꯁꯤꯡꯕ ꯀꯩꯅꯣ ꯇꯧꯕ ꯄꯣꯠꯅꯤ ꯃꯥꯁꯦ ꯑꯗꯨ ꯑꯗꯨꯝ ꯃꯤ ꯌꯥꯝꯅ ꯅꯧꯅ ꯑꯉꯥꯡꯁꯤꯡ ꯅꯨꯄꯥꯃꯆꯥꯁꯤꯡ ꯌꯥꯝꯅ ꯁꯒꯣꯜꯕꯨ ꯏꯟꯇꯔꯦꯁ ꯂꯧꯕ ꯃꯤ ꯌꯥꯝꯅ ꯊꯣꯛꯂꯛꯑꯦ ꯍꯧꯖꯤꯛ ꯂꯝ ꯂꯝꯗꯒꯤ ꯑꯗꯨꯝ ꯍꯩꯔꯣꯛ ꯇꯦꯟꯊꯥ ꯀꯩꯔꯛ ꯋꯥꯕꯒꯥꯏ ꯑꯗꯒꯤ ꯀꯩꯅꯣ ꯇꯦꯛꯆꯝ ꯑꯄꯥꯟ ꯁꯨꯝꯕꯗꯁꯨ ꯌꯥꯝꯅ ꯇꯝꯕ ꯑꯅꯧꯕ ꯑꯉꯥꯡꯁꯨ ꯌꯥꯝ ꯂꯩꯔꯦ ꯌꯥꯝ ꯀꯥꯟꯅꯕ ꯌꯥꯝ ꯌꯥꯝ ꯀꯥꯟꯅꯕꯖꯥꯠꯅꯤ ꯁꯒꯣꯜꯁꯨ ꯌꯥꯝ ꯃꯃꯜꯕꯨ ꯌꯥꯝ ꯇꯥꯡꯈ꯭ꯔꯦꯅꯦ ꯑꯦ ꯂꯨꯄꯥ ꯂꯤꯁꯤꯡ ꯌꯥꯡꯈꯩ ꯍꯨꯝꯐꯨ ꯄꯤ ꯌꯥꯝ ꯇꯥꯡꯉꯦ ꯑꯗꯨ ꯌꯥꯝ ꯑꯥ ꯑꯥ ꯌꯣꯛꯏ ꯌꯣꯛꯏ ꯑꯣ ꯍꯥꯎ ꯌꯣꯛꯏ ꯀꯩꯅꯣꯗꯁꯨ ꯑꯣ ꯇꯦꯛꯆꯝꯗꯁꯨ ꯌꯣꯛꯏ ꯑꯗꯨꯝ ꯑꯗꯨꯅ ꯑꯉꯥꯡꯁꯤꯡ ꯌꯥꯝ ꯁꯒꯣꯜꯁꯨ ꯃꯃꯜ ꯌꯥꯝꯅ ꯀꯟꯅ ꯌꯥꯝꯗꯕꯁꯨ ꯂꯩꯌꯦ ꯃꯃꯜ ꯊꯣꯏꯅ ꯌꯥꯝꯗꯕ ꯑꯣ ꯁꯒꯣꯜꯁꯨ ꯑꯗꯨꯝ ꯇꯝꯕꯤꯕ ꯃꯁꯛ ꯈꯪꯍꯟꯕ ꯇꯝꯕꯤꯕ ꯑꯍꯩꯕ ꯌꯥꯝ ꯂꯩꯌꯦ ꯑꯗꯨꯁꯨ ꯑꯣ ꯑꯣ ꯂꯥꯛꯑꯣ ꯂꯥꯛꯑꯣ ꯂꯥꯛꯇꯧ ꯅꯨꯃꯤꯠꯇꯨ ꯍꯥꯏꯔꯛꯑꯣ ꯁꯒꯣꯜ ꯑꯄꯥꯝꯕ ꯀꯩꯗꯧꯕ ꯑꯗꯨꯝ ꯌꯦꯡꯁꯦ

ꯑꯣ ꯑꯦ ꯌꯥꯝ ꯐꯖꯕ ꯂꯩ ꯑꯉꯥꯡꯕ ꯂꯩ ꯑꯉꯥꯡ ꯑꯔꯥꯡꯕ ꯂꯩ ꯀꯥꯔꯨꯕꯤ ꯀꯥꯔꯨꯕꯤ ꯂꯩ ꯑꯗꯒꯤ ꯁꯒꯣꯜ ꯑꯉꯧꯕꯁꯨ ꯂꯩ ꯃꯈꯜ ꯃꯈꯜ ꯂꯩ ꯑꯗꯨ ꯌꯥꯅꯤ ꯑꯄꯥꯝꯕ ꯌꯦꯡꯕ ꯈꯔ ꯍꯦꯟꯅ ꯐꯕ ꯖꯥꯒꯥ ꯐꯠꯇꯕ ꯖꯥꯒꯥ ꯌꯦꯡꯕ ꯌꯥꯅꯤ ꯑꯗꯨꯝ ꯑꯁ ꯂꯨꯄꯥ ꯂꯤꯁꯤꯡ ꯌꯥꯡꯈꯩ ꯌꯥꯡꯈꯩꯃꯨꯛꯇꯤ ꯍꯥꯏꯅꯦ ꯑꯗꯨ ꯃꯆꯥ ꯅꯠꯇꯦ ꯑꯆꯧꯕ ꯀꯩꯅꯣ ꯇꯧꯕꯗ ꯍꯥꯏꯇꯔꯦ ꯑꯧ ꯇꯣꯡꯕ ꯌꯥꯕꯗ ꯇꯣꯡꯕ ꯌꯥꯕ ꯇꯝꯕꯤꯔꯕ ꯈꯔ ꯈꯔ ꯑꯗꯨꯝꯕꯗꯗꯤ ꯑꯗꯨꯃꯥꯏꯅ ꯂꯩ ꯑꯣ ꯑꯗꯨꯗꯤ ꯂꯥꯛꯑꯣ ꯅꯣꯡꯃ ꯃꯇꯝꯗꯨꯃ ꯇꯥꯔꯤꯛꯇꯨꯃ ꯍꯥꯏꯔꯛꯑꯣ ꯂꯥꯛꯇꯧ ꯃꯇꯝꯗꯣ ꯑꯣ ꯍꯣꯏ ꯍꯣꯏ ꯑꯗꯨ ꯃꯥꯡꯖꯧꯅꯅ ꯐꯣꯟ ꯅꯨꯡ ꯇꯧꯔꯛꯑꯣ ꯈꯔ ꯂꯥꯛꯀꯅꯤ ꯈꯣꯠꯀꯅꯤ ꯂꯥꯛꯀꯅꯤ ꯈꯣꯠꯀꯅꯤ ꯍꯥꯏꯕꯗꯣ ꯍꯥꯏꯔꯛꯑꯣ ꯑꯧ ꯑꯣ ꯑꯣ ꯊꯝꯃꯒꯦ ꯊꯝꯃꯒꯦ